ꯑꯩꯅ ꯑꯍꯥꯝꯕ ꯐꯣꯇꯣ ꯀꯥꯞꯄ ꯀꯥꯞꯈꯤꯕꯁꯦ ꯆꯍꯤ ꯑꯩꯅ ꯏꯁꯥꯒꯤ ꯑꯣꯏꯅ ꯆꯍꯤ ꯀꯨꯟꯒ ꯃꯔꯤ ꯑꯗꯨꯃꯥꯏꯅꯒ ꯁꯨꯔꯝꯃꯅꯤ ꯑꯩ ꯀꯣꯜꯀꯇꯥꯗ ꯑꯍꯥꯝꯕ ꯑꯣꯏꯅ ꯀꯥꯞꯈꯤ ꯑꯗꯨ ꯕꯤꯛꯇꯣꯔꯤꯌꯥ ꯃꯦꯃꯣꯔꯤꯌꯦꯜ ꯍꯣꯜꯗ ꯀꯥꯄꯦ ꯑꯗꯨꯗ ꯂꯧꯘꯤꯌꯦ ꯐꯣꯇꯣ ꯑꯃ ꯑꯍꯥꯝꯕ ꯑꯣꯏꯅ